ꯊꯋꯥꯟ ꯃꯤꯆꯥꯛ ꯌꯦꯡꯉꯒ ꯃꯔꯨꯞꯁꯤꯡ ꯅꯠꯇ꯭ꯔꯒ ꯏꯃꯨꯡ ꯃꯅꯨꯡꯒ ꯅꯛꯁꯤꯟꯅꯕ ꯑꯣꯔ ꯃꯔꯤ ꯊꯝꯅꯕ ꯎꯄꯥꯏ ꯑꯣꯏꯅ ꯁꯤꯖꯤꯟꯅꯕ ꯌꯥꯎꯗ꯭ꯔꯤ ꯑꯗꯨꯕꯨ ꯃꯔꯨꯞ ꯑꯩꯒꯤ ꯏꯃꯥꯟꯅꯕꯤꯁꯤꯡ ꯑꯣꯔ ꯏꯃꯥꯟꯅꯕ ꯇꯤꯟꯅꯕꯗ ꯑꯩꯅ ꯁꯤꯒꯨꯝꯕ ꯊꯋꯥꯟ ꯃꯤꯆꯥꯛ ꯌꯦꯡꯉꯒ ꯑꯗꯨꯝ ꯃꯔꯨꯞꯁꯦ ꯇꯤꯟꯅꯅꯉꯥꯏ ꯑꯗꯨꯒꯨꯝꯕꯒꯤ ꯅꯛꯁꯤꯟꯅꯉꯥꯏ ꯑꯣꯔ ꯃꯔꯤ ꯊꯝꯅꯕꯒꯤ ꯎꯄꯥꯏꯁꯦ ꯑꯩ ꯁꯤꯖꯤꯟꯅꯕꯗꯤ ꯌꯥꯎꯗ꯭ꯔꯤ ꯑꯗꯨꯗꯒꯤ ꯍꯦꯟꯗꯣꯛꯅ ꯃꯔꯨꯞ ꯊꯝꯅꯕ ꯑꯣꯔ ꯃꯔꯤ ꯁꯦꯝꯅꯕꯩꯗꯃꯛꯇ ꯊꯋꯥꯟ ꯃꯤꯆꯥꯛ ꯌꯦꯡꯕꯒꯤꯁꯨ ꯃꯊꯧ ꯌꯥꯝ ꯇꯥꯗꯦ ꯍꯥꯏꯅ ꯈꯜꯂꯤ ꯅꯪꯒꯤ ꯊꯝꯃꯣꯏꯗ ꯂꯩꯔꯤꯕ ꯅꯨꯡꯁꯤꯅꯕ ꯃꯔꯤꯁꯤꯅ ꯐꯖꯅ ꯊꯝꯃꯗꯤ ꯅꯪꯒꯤ ꯃꯔꯨꯞ ꯑꯣꯔ ꯅꯪꯒꯤ ꯏꯃꯨꯡ ꯃꯅꯨꯡꯒ ꯃꯔꯤꯁꯦ ꯆꯦꯠꯅꯒꯅꯤ ꯍꯥꯏꯅ ꯈꯜꯂꯤ ꯑꯗꯨꯒ ꯅꯪꯅ ꯃꯣꯏꯕꯨ ꯊꯥꯖꯕ ꯊꯝꯕ ꯑꯗꯨꯒ ꯅꯪꯅꯁꯨ ꯃꯣꯏꯕꯨ ꯊꯝꯃꯣꯏ ꯁꯦꯡꯅ ꯅꯨꯡꯁꯤꯕ ꯑꯗꯨꯒ ꯑꯩꯈꯣꯏꯅ ꯃꯣꯏꯕꯨꯁꯨ ꯃꯣꯏꯒꯤ ꯊꯥꯖꯕ ꯇ꯭ꯔꯁ ꯑꯗꯨ ꯃꯥꯡꯍꯟꯗꯅꯉꯥꯏ ꯍꯣꯠꯅꯔꯗꯤ ꯊꯋꯥꯟ ꯃꯤꯆꯥꯛ ꯌꯦꯡꯅꯉꯥꯏꯒꯤ ꯑꯣꯔ ꯑꯗꯨꯒꯨꯝꯕ ꯃꯔꯤ ꯅꯛꯁꯤꯟꯅꯉꯥꯏꯒꯤ ꯑꯗꯨꯒꯨꯝꯕ ꯌꯦꯡꯕꯒꯤ ꯃꯊꯧ ꯌꯥꯝ ꯇꯥꯗꯦ ꯍꯥꯏꯅꯁꯨ ꯈꯜꯂꯤ